ꯉꯁꯤ ꯚꯥꯔꯠꯅ ꯃꯥꯏꯌꯣꯛꯅꯔꯤꯕ ꯑꯈꯣꯏꯕꯒꯤ ꯐꯤꯚꯝꯒꯤ ꯈ꯭ꯋꯥꯏꯗꯒꯤ ꯆꯥꯎꯕ ꯈꯨꯗꯣꯡꯆꯥꯗꯕ ꯍꯥꯥꯏꯔꯒꯗꯤ ꯑꯍꯥꯟꯕꯗ ꯑꯩꯈꯣꯏꯒꯤ ꯇꯨꯔꯦꯜꯒꯤ ꯏꯁꯤꯡ ꯄꯣꯠꯁꯤꯜꯂꯛꯄ ꯑꯅꯤꯁꯨꯕꯗ ꯎꯃꯪ ꯋꯥꯃꯪ ꯀꯣꯛꯊꯣꯛꯂꯛꯄ ꯑꯗꯨꯒ ꯑꯍꯨꯝꯁꯨꯕꯗ ꯑꯩꯈꯣꯏꯒꯤ ꯀꯩꯍꯥꯏꯅꯤ ꯃꯩꯈꯨ ꯊꯣꯛꯄ ꯑꯩꯈꯣꯏꯒꯤ ꯏꯟꯗꯁꯇ꯭ꯔꯤ ꯃꯦꯁꯤꯟꯁꯦ ꯏꯟꯗꯁꯇ꯭ꯔꯤꯁꯤꯡ ꯃꯁꯤꯡ ꯌꯥꯝꯅ ꯂꯩꯁꯤꯜꯂꯛꯄꯁꯦ ꯌꯥꯝꯅ ꯍꯦꯟꯒꯠꯂꯛꯄꯁꯦ ꯑꯁꯤꯅ ꯑꯣꯏꯒꯅꯤ ꯍꯥꯏꯗꯅ ꯑꯩꯒꯤ ꯃꯣꯠꯇ ꯊꯝꯖꯒꯦ ꯑꯗꯨꯒ ꯃꯊꯪꯗ ꯑꯩꯈꯣꯏꯒꯤ ꯍꯧꯖꯤꯛꯀꯣ ꯍꯥꯏꯗꯤ ꯍꯧꯈꯤꯕ ꯆꯍꯤ ꯈꯔꯁꯤꯗ ꯑꯩꯈꯣꯏꯒꯤ ꯑꯀꯣꯏꯗꯕ ꯂꯩꯔꯤꯕ ꯂꯝꯗꯝ ꯑꯁꯤꯗꯀꯣ ꯑꯍꯣꯡꯕ ꯀꯌꯥ ꯑꯃ ꯎꯕ ꯐꯪꯉꯦꯕ ꯍꯥꯏꯗꯤ ꯃꯃꯥꯡꯉꯩꯗ ꯂꯩꯔꯝꯕꯒ ꯍꯧꯖꯤꯛ ꯑꯣꯏꯔꯛꯏꯁꯤꯒ ꯑꯍꯣꯡꯕ ꯀꯌꯥ ꯑꯃ ꯑꯗꯨꯛꯀꯤ ꯃꯇꯤꯛ ꯗꯤꯐꯔꯦꯟ ꯑꯣꯏꯅ ꯑꯩꯈꯣꯏꯅ ꯎꯖꯔꯦꯕ ꯎꯖꯔꯦ ꯍꯥꯏꯕꯗꯤ ꯑꯩꯅ ꯎꯖꯕ ꯍꯥꯏꯇꯥꯔꯦ ꯑꯩꯅ ꯊꯦꯡꯅꯖꯕꯗꯣ ꯑꯗꯨꯗ ꯑꯍꯥꯟꯕꯗ ꯀꯔꯤꯅꯣ ꯍꯥꯏꯕ ꯃꯇꯝꯗ ꯑꯩꯈꯣꯏꯒꯤ ꯑꯅꯛꯄꯗ ꯑꯩꯈꯣꯏꯒꯤ ꯂꯩꯔꯤꯕ ꯖꯒꯥ ꯑꯩꯈꯣꯏꯒꯤ ꯂꯝꯗꯝꯁꯤꯗ ꯇꯨꯔꯦꯜ ꯀꯌꯥ ꯑꯃ ꯆꯦꯜꯂꯒ ꯂꯩꯔꯤꯅꯦꯕ ꯇꯨꯔꯦꯜꯁꯤꯡꯁꯤꯗ ꯌꯦꯡꯉꯣ ꯄ꯭ꯂꯥꯁꯇꯤꯛ ꯑꯗꯒꯤꯗꯤ ꯄ꯭ꯂꯥꯁꯇꯤꯛ ꯕꯠꯇꯟ ꯑꯗꯒꯤꯗꯤ ꯑꯩꯈꯣꯏꯒꯤ ꯀꯤꯠꯆꯟꯗꯒꯤ ꯊꯣꯛꯂꯛꯄ ꯋꯦꯁꯁꯤꯡ ꯑꯣꯏꯔꯣ ꯁꯨꯒꯨꯝꯕ ꯃꯌꯥꯝꯁꯦ ꯇꯨꯔꯦꯟꯁꯤꯗ ꯂꯣꯏꯅ ꯍꯨꯟꯗꯣꯛꯐꯝ ꯑꯣꯏꯔꯦꯕ ꯂꯨꯅ ꯅꯥꯟꯅ ꯇꯨꯔꯦꯜꯁꯦ ꯊꯝꯃꯒ ꯇꯨꯔꯦꯜꯒꯤ ꯏꯁꯤꯡꯁꯦ ꯏꯔꯨ ꯃꯥꯏꯊꯖꯕ ꯀꯣꯜꯂꯤꯛ ꯋꯥꯏꯔꯤꯛ ꯐꯦꯡꯕ ꯏꯃꯨꯡꯒꯤ ꯁꯤꯖꯤꯟꯅꯒꯗꯕ ꯏꯃꯨꯡꯗ ꯅꯣꯡꯇꯤꯒꯤ ꯆꯪꯉꯤꯕ ꯗꯔꯀꯥꯔ ꯑꯣꯏꯕ ꯏꯁꯤꯡ ꯈꯨꯗꯤꯡꯃꯛꯁꯦ ꯇꯨꯔꯦꯜꯗꯒꯤ ꯑꯩꯈꯣꯏꯅ ꯁꯤꯖꯤꯟꯅꯕ ꯌꯥꯕꯗꯣ ꯑꯩꯈꯣꯏꯒꯤ ꯃꯤꯌꯥꯝꯁꯤꯕ ꯚꯥꯕ ꯇꯥꯗꯕꯗꯅꯔ ꯇꯥꯗꯕꯗꯒꯤ ꯍꯥꯏꯒꯗ꯭ꯔꯥ ꯅꯠꯇ꯭ꯔꯒ ꯅꯣꯂꯦꯖ ꯋꯥꯠꯄꯅ ꯍꯥꯏꯒꯗꯔꯥ ꯇꯨꯔꯦꯜꯁꯤꯗ ꯏꯃꯨꯡꯗꯒꯤ ꯊꯣꯛꯂꯛꯄ ꯀꯤꯠꯆꯟ ꯋꯦꯁ ꯃꯌꯥꯝ ꯑꯃ ꯑꯗꯒꯤꯗꯤ ꯄ꯭ꯂꯥꯁꯇꯤꯛ ꯕꯠꯇꯟ ꯉꯥꯛꯇ ꯉꯥꯏꯗꯅ ꯇꯨꯔꯦꯜꯁꯦ ꯑꯁꯨꯛꯀꯤ ꯃꯇꯤꯛ ꯃꯣꯠꯂꯦꯕ ꯁꯤꯖꯤꯅꯤ ꯑꯗꯨꯗꯨꯅ ꯃꯁꯤꯅ ꯃꯔꯝ ꯑꯣꯏꯔꯒ ꯑꯩꯈꯣꯏꯗ ꯀꯔꯤ ꯇꯧꯔꯦ ꯑꯩꯈꯣꯏꯗ ꯏꯁꯤꯡꯒꯤ ꯑꯋꯥꯕ ꯑꯃ ꯃꯥꯏꯌꯣꯛꯅꯍꯜꯂꯦꯕ ꯑꯩꯈꯣꯏꯁꯦ ꯊꯛꯅꯕ ꯏꯁꯤꯡꯈꯛ ꯂꯩꯕꯗ ꯅꯠꯇꯗꯅ ꯅꯨꯡꯇꯤꯒꯤ ꯏꯃꯨꯡꯗ ꯁꯤꯖꯤꯟꯅꯒꯗꯕ ꯐꯤ ꯁꯨꯕꯒꯤ ꯀꯣꯟ ꯐꯦꯡꯕꯒꯤ ꯏꯔꯨꯖꯕꯒꯤ ꯑꯗꯨꯒ ꯋꯥꯁ ꯔꯨꯝꯗ ꯁꯤꯖꯤꯟꯅꯒꯗꯕ ꯏꯁꯤꯡ ꯀꯌꯥ ꯑꯃꯁꯦ ꯑꯩꯈꯣꯏ ꯂꯣꯏꯅ ꯂꯩꯔꯦ ꯃꯁꯤ ꯑꯩꯈꯣꯏꯗ ꯌꯥꯝꯅ ꯃꯥꯏꯌꯣꯛꯅꯍꯜꯂꯦꯕ ꯃꯁꯤꯁꯦ ꯑꯗꯨꯗꯨꯒ ꯑꯩꯈꯣꯏꯅ ꯆꯍꯤ ꯑꯁꯤꯒꯤ ꯃꯅꯨꯡꯗꯀꯣ ꯑꯩꯈꯣꯏꯅ ꯔꯤꯇꯨꯁꯤꯡꯁꯤꯁꯨ ꯑꯁꯨꯛꯀꯤ ꯃꯇꯤꯛ ꯆꯦꯟꯖ ꯇꯧꯔꯛꯑꯦ ꯔꯤꯇꯨꯁꯤꯡꯁꯦ ꯑꯁꯨꯛꯀꯤ ꯃꯇꯤꯛ ꯆꯦꯟꯖ ꯇꯧꯔꯛꯑꯦ ꯍꯥꯏꯕꯁꯦ ꯑꯩꯈꯣꯏꯒꯤ ꯌꯦꯡꯉꯣ ꯀꯥꯂꯦꯟꯒꯤ ꯃꯇꯝꯗ ꯑꯩꯈꯣꯏꯒꯤ ꯑꯇꯣꯞꯄ ꯏꯁꯇꯦꯠꯀꯩꯅ ꯌꯥꯝꯅ ꯁꯥꯏ ꯑꯗꯨꯒꯤ ꯑꯇꯣꯞꯄ ꯃꯐꯝꯗ ꯌꯥꯝꯅ ꯁꯥꯕ ꯍꯦꯟꯗꯅ ꯃꯤ ꯐꯥꯎꯕ ꯁꯤ ꯈꯣꯠꯂꯦꯅ ꯍꯥꯏꯅꯔꯤꯅꯦꯕ ꯃꯅꯤꯄꯨꯔꯗꯗꯤ ꯀꯥ ꯍꯦꯟꯅ ꯁꯥꯗꯦꯕ ꯑꯩꯈꯣꯏ ꯃꯅꯤꯄꯨꯔꯁꯦ ꯑꯁꯨꯛꯀꯤ ꯃꯇꯤꯛ ꯂꯩꯕ ꯅꯨꯡꯉꯥꯏꯔꯝꯕ ꯑꯁꯨꯛꯀꯤ ꯃꯇꯤꯛ ꯀꯥꯂꯦꯟ ꯑꯣꯏꯒꯦꯔꯥ ꯅꯤꯡꯊꯝꯊꯥ ꯑꯣꯏꯒꯦꯔꯥ ꯃꯤꯅ ꯌꯥꯝꯅ ꯏꯪꯅꯕ ꯃꯇꯝꯗ ꯑꯩꯈꯣꯏꯁꯦ ꯀꯥ ꯍꯦꯟꯅ ꯏꯪꯕ ꯂꯝ ꯑꯣꯏꯔꯝꯗꯦꯕ ꯃꯤꯅ ꯌꯥꯝꯅ ꯁꯥꯕ ꯃꯇꯝꯗ ꯑꯩꯈꯣꯏꯒꯤ ꯂꯝꯁꯦ ꯌꯥꯝꯅ ꯁꯥꯕ ꯑꯣꯏꯔꯝꯗꯦꯕ ꯑꯗꯨꯕꯨ ꯍꯧꯖꯤꯛꯇꯤ ꯀꯩꯗꯧꯔꯦ ꯁꯥꯕꯒꯤ ꯆꯥꯡ ꯅꯣꯡꯃ ꯅꯣꯡꯃꯒꯤ ꯑꯁꯨꯝ ꯑꯁꯨꯝ ꯋꯥꯡꯈꯠꯂꯛꯑꯦ ꯏꯪꯕꯁꯨ ꯌꯥꯝꯅ ꯏꯪꯁꯤꯜꯂꯛꯑꯦ ꯑꯗꯒꯤꯗꯤ ꯌꯦꯡꯉꯣ ꯅꯣꯡꯖꯨ ꯊꯥ ꯃꯇꯝ ꯅꯣꯡ ꯆꯨꯕ ꯃꯇꯝ ꯅꯠꯇꯕ ꯃꯇꯝꯗꯁꯨ ꯅꯣꯡ ꯆꯨꯁꯤꯜꯂꯛꯑꯦ

ꯑꯗꯨꯗꯨꯅ ꯑꯁꯨꯛꯀꯤ ꯃꯇꯤꯛ ꯑꯩꯈꯣꯏꯒꯤ ꯀꯩꯅꯣꯁꯦ ꯆꯍꯤ ꯈꯔꯁꯤꯒꯤ ꯃꯅꯨꯡꯁꯤꯗ ꯑꯩꯈꯣꯏꯒꯤ ꯀꯩꯅꯣꯁꯦ ꯚꯥꯔꯠꯁꯤꯗꯀꯣ ꯃꯥꯏꯌꯣꯛꯅꯔꯤꯕ ꯑꯩꯈꯣꯏꯒꯤ ꯈ꯭ꯋꯥꯏꯗꯒꯤ ꯈꯨꯗꯣꯡ ꯆꯥꯗꯕ ꯑꯗꯨꯗꯒꯤꯗꯤ ꯑꯩꯈꯣꯏꯒꯤ ꯆꯍꯤ ꯑꯁꯤꯒꯤ ꯃꯅꯨꯡꯗ ꯑꯩꯈꯣꯏꯒꯤ ꯔꯤꯇꯨ ꯆꯦꯟꯖ ꯇꯧꯔꯛꯄꯁꯦ ꯑꯩꯅ ꯍꯧꯖꯤꯛ ꯊꯝꯖꯔꯤꯕ ꯑꯩꯈꯣꯏꯒꯤ ꯋꯥꯐꯝ ꯈꯔꯁꯤꯅ ꯑꯣꯏꯒꯅꯤ ꯍꯥꯏꯕꯁꯦ ꯑꯩ ꯃꯌꯥꯝꯗ ꯍꯥꯏꯖꯔꯤ